ꯍꯣꯏ ꯃꯥꯟꯅꯦ

ꯀꯔꯤ ꯍꯥꯏꯕ

ꯍꯣꯏ ꯌꯥꯏꯌꯦ ꯑꯥ ꯑꯗꯨ ꯄꯨꯡ ꯀꯌꯥꯗ ꯌꯧꯔꯛꯀꯦꯔꯥ ꯅꯪ ꯍꯣꯏ ꯍꯣꯏ ꯍꯣꯏ ꯂꯩꯌꯦ ꯑꯗꯨ ꯃꯣꯔꯦ ꯀꯩꯊꯦꯜꯗꯨꯅ ꯐꯤꯔꯣꯟꯒꯨꯝꯕ ꯂꯩꯕꯀꯣ ꯑꯗꯨꯒ ꯅꯝꯐꯥꯂꯣꯡꯅ ꯑꯆꯥꯄꯣꯠ ꯑꯗꯨꯒꯨꯝꯕ ꯍꯣꯡꯅ ꯐꯪꯒꯅꯤ ꯑꯗꯨ ꯀꯩꯊꯦꯜꯗ ꯍꯣꯏ ꯌꯥꯏ ꯑꯗꯨ ꯑꯥ ꯑꯩꯒꯤ ꯌꯨꯝꯗꯒꯤ ꯑꯗꯨ ꯀꯩꯊꯦꯜ ꯆꯠꯄꯁꯦ ꯒꯥꯔꯤꯗꯨ ꯔꯤꯖꯥꯕ ꯑꯣꯏꯅ ꯇꯧꯁꯤꯔꯥ ꯆꯠꯄꯗꯣ ꯂꯥꯞꯄꯦꯕ ꯑꯩꯒꯤ ꯌꯨꯝꯗꯒꯤ ꯇꯣꯡꯕꯁꯦ ꯑꯣ ꯍꯣꯏ ꯑꯗꯨꯗꯤ ꯐꯔꯦ ꯐꯣꯔꯇꯤ ꯃꯤꯅꯤꯠ ꯐꯤꯐꯇꯤ ꯃꯤꯅꯤꯠꯇ ꯑꯗꯨꯒꯨꯝꯕ ꯆꯠꯄꯅꯦ ꯍꯣꯏ ꯌꯥꯏꯌꯦ

ꯑꯩꯈꯣꯏ ꯑꯩꯒ ꯑꯩꯒꯤ ꯏꯃꯧꯅꯨꯄꯤ ꯑꯃ ꯌꯥꯎꯒꯅꯤ ꯑꯗꯨ ꯅꯪꯗꯤ ꯅꯊꯟꯗ ꯂꯥꯛꯀꯦꯔꯥ ꯍꯣꯏ ꯍꯣꯏ ꯍꯣꯏ ꯌꯥꯏ ꯍꯣꯏ ꯍꯣꯏ